ꯍꯂꯣ ꯑꯣ ꯋꯥꯒꯤ ꯄꯣꯠ ꯆꯩ ꯀꯔꯤ ꯀꯔꯤ ꯂꯤꯒꯤ ꯐꯔꯅꯤꯆꯔ ꯁꯣꯐꯥ ꯀꯔꯤ ꯀꯔꯥ ꯌꯣꯟꯕꯗꯣ ꯌꯣꯟꯕꯤꯔꯤꯕ ꯅꯠꯇ꯭ꯔꯣ ꯂꯩꯔꯤꯕ ꯅꯠꯇ꯭ꯔꯣ ꯍꯧꯖꯤꯛꯁꯨ ꯑꯣ ꯑꯣ ꯑꯩꯁꯦ ꯑꯉꯥꯡꯒꯤ ꯃꯣꯔꯥ ꯑꯝꯇꯁꯨ ꯂꯧꯒꯦ ꯇꯧꯕ ꯂꯤꯅ ꯁꯥꯕꯗꯣ ꯑꯗꯒꯤꯗꯤ ꯁꯣꯐꯥ ꯁꯣꯐꯥ ꯑꯣꯏ ꯀꯔꯤ ꯑꯣꯏ ꯇꯧꯕ ꯃꯤ ꯑꯍꯨꯝꯃꯨꯛꯀ ꯐꯝꯕ ꯌꯥꯕ ꯂꯤꯒꯤ ꯁꯣꯐꯥꯒꯗꯣ ꯍꯥꯟꯅꯗꯤ ꯎꯔꯝꯃꯦ ꯍꯧꯖꯤꯛꯇꯤ ꯏꯎ ꯎꯗꯦ ꯂꯩꯔꯤꯕꯖꯥꯠꯂꯣ ꯑꯣ ꯑꯩꯃꯥ ꯑꯗꯣ ꯑꯣ ꯑꯗꯣ ꯂꯤꯒꯤ ꯍꯧꯖꯤꯛꯀꯤ ꯃꯣꯔꯥ ꯃꯤ ꯑꯈꯨꯝ ꯐꯝꯕ ꯌꯥꯕꯒꯤ ꯆꯥꯡꯗꯣ ꯑꯥ ꯑꯗꯨꯗꯣ ꯑꯅꯤꯗ ꯂꯧꯅꯤꯡꯕ ꯑꯩꯁꯦ ꯑꯗꯣ ꯉꯁꯤ ꯅꯠꯇ꯭ꯔꯁꯨ ꯑꯩꯁꯦ ꯑꯃ ꯍꯦꯛꯇ ꯌꯥꯏꯌꯦꯕꯀꯣ ꯉꯁꯤꯗꯤ ꯂꯥꯛꯄ ꯈꯤꯇꯪ ꯐꯔꯛ ꯇꯥꯗꯧ ꯃꯥꯜꯂꯦꯕ ꯌꯦꯡꯕꯁꯦ ꯑꯗꯣ ꯑꯩ ꯐꯣꯟꯗ ꯍꯥꯟꯅ ꯍꯥꯏꯖꯔꯛꯏꯁꯤꯅꯦꯕ ꯑꯩ ꯍꯌꯦꯡꯒꯨꯝꯕ ꯂꯥꯛꯑꯒ ꯌꯦꯡꯒꯦꯕꯀꯣ ꯑꯥ ꯑꯥ ꯍꯣꯏ ꯑꯥ ꯎꯝ ꯍꯧꯖꯤꯛꯀꯤ ꯑꯍꯨꯝ ꯃꯤ ꯑꯍꯨꯝ ꯐꯝꯕ ꯆꯟꯕꯒꯤ ꯆꯥꯡꯒꯤ ꯁꯣꯐꯥꯗꯣ ꯑꯗꯨ ꯑꯅꯤ ꯑꯃ ꯊꯝꯕꯤꯔꯝꯃꯣꯕꯀꯣ ꯍꯌꯦꯡ ꯄꯨꯊꯣꯛꯄꯤꯔꯝꯃꯣ ꯑꯩ ꯍꯌꯦꯡꯁꯦ ꯄꯨꯡ ꯑꯃꯕꯧ ꯃꯅꯨꯡꯗ ꯁꯣꯏꯗꯅ ꯂꯥꯛꯆꯒꯦꯕ ꯑꯗꯨꯒ ꯃꯣꯔꯥ ꯂꯤꯒꯤ ꯃꯣꯔꯥꯗꯣ ꯁꯥꯏꯖ ꯂꯩꯕ꯭ꯔꯣ ꯀꯃꯥꯏꯅ ꯇꯧꯒꯦ ꯑꯣ ꯎꯝ ꯑꯣ ꯑꯣ ꯑꯗꯨꯗꯤ ꯃꯌꯥꯏ ꯑꯣꯏꯔꯞꯄ ꯆꯥꯡꯗꯣ ꯑꯗꯨꯗꯣ ꯑꯉꯥꯡꯒꯤ ꯍꯌꯦꯡ ꯂꯨꯍꯣꯡꯕꯒꯤꯗ ꯊꯥꯕꯒꯤꯅꯦꯕꯀꯣ ꯑꯗꯣ ꯑꯅꯤꯈꯛꯇꯪꯒ ꯄꯨꯊꯣꯛꯄꯤꯔꯝꯃꯣ ꯑꯆꯧꯕ ꯁꯥꯏꯖꯇꯨꯒ ꯄꯨꯊꯣꯛꯄꯤꯔꯝꯃꯣ ꯑꯗꯒꯤ ꯌꯦꯡꯉꯒꯦꯕꯀꯣ ꯑꯅꯤꯗꯨꯗꯒꯤ ꯀꯔꯝꯕꯅ ꯐꯒꯗꯒꯦꯗꯣ ꯑꯥ ꯑꯗꯨꯒ ꯂꯤꯒꯤ ꯁꯦꯡꯒꯥꯗꯣ ꯑꯗꯨꯗꯤ ꯂꯩꯔꯤꯕ꯭ꯔꯣ ꯇꯥꯗ ꯍꯣꯏꯁꯤꯕꯣ ꯑꯣ ꯑꯗꯣ ꯂꯤꯒꯤ ꯁꯦꯡꯒꯥꯗꯨꯁꯨ ꯑꯆꯧꯕ ꯑꯃ ꯃꯆꯥ ꯑꯃ ꯃꯌꯥꯏ ꯑꯃ ꯁꯥꯏꯖ ꯑꯍꯨꯝꯗꯣ ꯑꯃꯃꯝ ꯄꯨꯊꯣꯛꯄꯤꯔꯝꯃꯣꯕꯀꯣ ꯑꯥ ꯑꯗꯨꯒꯩ ꯂꯩꯔꯦ ꯑꯗꯨꯒ ꯑꯇꯩ ꯑꯇꯩ ꯀꯔꯤ ꯀꯔꯤ ꯂꯧꯁꯤꯒꯦ ꯂꯤꯒꯤꯁꯤꯕꯣ ꯀꯔꯤ ꯀꯔꯤ ꯑꯅꯧꯕ ꯄꯣꯠ ꯆꯩ ꯂꯩꯒꯦ ꯎꯝ ꯑꯣ ꯄꯣꯂꯥꯡꯒꯨꯝꯕꯗꯤ ꯂꯩꯕ ꯅꯠꯇ꯭ꯔꯣ ꯂꯤꯒꯤ ꯂꯩ ꯄꯣꯂꯥꯡꯒꯨꯝꯕ ꯑꯣ ꯑꯗꯒꯤ ꯆꯨꯝꯅꯒꯤ ꯑꯩꯈꯣꯏ ꯆꯥꯛꯈꯨꯝꯗ ꯁꯤꯖꯤꯟꯅꯕ ꯊꯨꯃꯣꯛ ꯀꯔꯤ ꯀꯔꯥ ꯄꯣꯂꯥꯡ ꯑꯗꯨꯁꯨ ꯌꯥꯎꯔꯝꯒꯅꯤꯅꯥ ꯎꯝ ꯋꯥꯒꯤꯁꯨ ꯂꯤꯒꯤꯁꯨ ꯑꯅꯤꯃꯛꯀꯤ ꯂꯩꯕ꯭ꯔꯕ ꯑꯣ ꯍꯣꯏ ꯑꯗꯨꯗꯤ ꯑꯩ ꯑꯝꯇ ꯌꯦꯡꯒꯦꯕꯀꯣ ꯂꯥꯛꯑꯒ ꯍꯣꯏ ꯑꯗꯣ ꯁꯣꯐꯥꯗꯣ ꯃꯃꯟ ꯀꯌꯥꯃꯨꯛ ꯑꯣꯏꯒꯗꯒꯦ ꯆꯧꯔꯥꯛꯄ ꯑꯩ ꯁꯣꯝꯗ ꯄꯩꯁꯥ ꯅꯨꯡꯁꯥꯗꯣ ꯎꯝ ꯑꯣ ꯍꯣꯏ ꯍꯣꯏ ꯎꯝ ꯎꯝ ꯑꯃꯨꯛ ꯂꯥꯛꯀꯅꯦꯕꯀꯣ ꯆꯧꯔꯥꯛꯄ ꯎꯝ ꯑꯣ ꯇꯥꯃꯣ ꯍꯣꯏꯒꯤꯁꯦ ꯌꯥꯝꯅꯁꯨ ꯍꯣꯡꯉꯤꯅꯦ ꯑꯗꯨꯗꯤ ꯄꯣꯠ ꯆꯩꯁꯤꯡꯁꯦ ꯍꯣꯏ ꯑꯗꯨꯗꯤ ꯃꯃꯟꯁꯨ ꯑꯣ ꯑꯣ ꯎꯝ ꯑꯣ ꯐꯔꯦ ꯑꯗꯨ ꯑꯣꯏꯇꯥꯔꯒꯗꯤ ꯑꯩ ꯀꯩꯅꯣ ꯇꯧꯔꯒꯦ ꯍꯌꯦꯡ ꯂꯥꯛꯄꯗ ꯃꯃꯟꯗꯨꯁꯨ ꯆꯧꯔꯥꯛꯄ ꯂꯤꯁꯤꯡ ꯀꯨꯟꯃꯨꯛ ꯀꯩꯃꯨꯛ ꯄꯥꯏꯔꯒ ꯂꯥꯛꯑꯗꯤ ꯑꯗꯨꯝ ꯌꯥꯗꯧ ꯃꯥꯜꯂꯦ ꯑꯩꯅ ꯂꯧꯗꯣꯏ ꯄꯣꯠꯁꯦ ꯑꯣ ꯍꯌꯦꯡ ꯑꯣꯏꯅ ꯂꯥꯛꯑꯒ ꯐꯖꯅ ꯌꯦꯡꯃꯤꯟꯅꯔꯁꯦ ꯑꯗꯨꯗꯤ ꯁꯣꯏꯗꯅ ꯊꯝꯕꯤꯔꯝꯃꯣꯀꯣ ꯑꯣ ꯊꯝꯖꯔꯦ ꯊꯝꯖꯔꯦ ꯄꯣꯔꯛꯑꯣ ꯄꯣꯔꯛꯑꯣ ꯄꯣꯔꯛꯑꯣ ꯄꯣꯔꯛꯑꯣ